ꯍꯂꯣ ꯑ ꯀꯥꯏꯋꯥꯏ ꯃꯐꯝꯗ ꯀꯣꯏꯒꯗꯕꯅꯣ ꯑꯗꯨ ꯃꯈꯥꯗ ꯀꯩꯅꯣꯗ ꯑꯩꯈꯣꯏꯒꯤ ꯄꯥꯠꯇ ꯀꯣꯏꯗꯧ ꯑꯣꯏ ꯇꯥꯔꯒꯗꯤ ꯍꯤꯗ ꯆꯠꯄ ꯇꯥꯔꯦ

ꯍꯥꯏꯌꯨ ꯍꯥꯏꯌꯨ ꯀꯔꯤ ꯚꯔꯥꯏ ꯃꯇꯥꯡꯂꯥ ꯀꯔꯤ ꯃꯇꯥꯡ ꯒꯥꯔꯤ ꯆꯠꯂꯁꯨ ꯑꯗꯨꯝ ꯌꯥꯏ ꯑꯗꯨ ꯂꯣꯀꯦꯁꯟꯗꯨ ꯈꯪꯗꯕꯒꯤꯔꯥ ꯀꯔꯝꯕꯒꯤ ꯃꯇꯥꯡꯒꯤ ꯑꯣꯏꯔꯕꯅꯣ ꯑꯣ ꯍꯣ ꯍꯣ ꯐꯔꯦ ꯐꯔꯦ ꯐꯔꯦ ꯐꯔꯦ